ꯑꯥ ꯍꯜꯂꯣ ꯑꯥ ꯍꯣꯏ ꯀꯗꯥꯏꯗꯒꯤꯅꯦꯕ ꯑꯥ ꯍꯣꯏ ꯍꯣꯏ ꯑꯣ ꯎꯈ꯭ꯔꯨꯜꯗꯀꯣ ꯑꯥ ꯍꯣꯏ ꯍꯣꯏ ꯅꯪ ꯀꯩꯗꯧꯉꯩ ꯆꯠꯀꯦꯅ ꯂꯩꯕ ꯑꯗꯨ ꯑꯣ ꯍꯣꯏ ꯍꯣꯏ ꯌꯥꯏ ꯑꯗꯨꯝ ꯅꯪ ꯆꯠꯀꯦ ꯍꯥꯏꯔꯗꯤ ꯑꯗꯨꯗꯗꯤ ꯍꯣꯇꯦꯜꯒꯨꯝꯕꯗꯤ ꯐꯪꯗꯧ ꯃꯥꯟꯗꯦꯕꯀꯣ ꯈꯨꯟꯅꯤꯅ ꯑꯥ ꯑꯥ ꯍꯣꯏ ꯑꯗꯨꯒꯨꯝꯕꯗꯤ ꯌꯥꯏꯌꯦ ꯑꯗꯨ ꯅꯪ ꯂꯥꯛꯀꯦ ꯍꯥꯏꯔꯗꯤ ꯑꯗꯨꯝ ꯑꯩꯈꯣꯏ ꯌꯨꯝꯗ ꯂꯩꯕ ꯌꯥꯏꯗ ꯎꯝ ꯎꯝ ꯀꯔꯤ ꯍꯥꯏꯕ ꯖꯒꯥꯗꯤ ꯐꯖꯕ ꯌꯥꯝ ꯂꯩꯗ ꯅꯪꯅꯕꯨ ꯆꯠꯀꯦ ꯍꯥꯏꯔꯗꯤ ꯎꯝ ꯇꯨꯔꯦꯟꯒꯨꯝꯕ ꯑꯗꯨꯁꯨ ꯌꯥꯝ ꯂꯩꯕꯀꯣ ꯑꯗꯨꯝ ꯅꯣꯏꯅ ꯅꯪꯅ ꯖꯒꯥ ꯖꯒꯥ ꯑꯄꯥꯝꯕ ꯑꯗꯨꯝ ꯌꯦꯡꯕ ꯌꯥꯏ ꯑꯥ ꯍꯣꯏ ꯑꯗꯨꯁꯨ ꯌꯥꯝ ꯂꯩꯌꯦ ꯑꯗꯨꯒꯨꯝꯕꯒꯤꯁꯨ ꯑꯗꯨꯁꯨꯀꯣ ꯑꯥ ꯑꯥ ꯑꯗꯨ ꯅꯪ ꯈꯛꯇ ꯂꯥꯛꯀꯦ ꯍꯥꯏꯕ꯭ꯔꯥ ꯅꯠꯇ꯭ꯔꯒ ꯅꯣꯏꯒꯤ ꯃꯔꯨꯞꯁꯤꯡꯁꯨ ꯂꯥꯛꯀꯦꯔꯥꯀꯣ ꯑꯥ ꯍꯣꯏ ꯍꯣꯏ ꯑꯥ ꯍꯣꯏ ꯌꯥꯏꯌꯦ ꯑꯗꯨꯝ ꯅꯪ ꯏꯝꯐꯥꯜꯗ ꯂꯥꯛꯂꯗꯤ ꯑꯗꯨꯝ ꯀꯣꯜ ꯇꯧꯔꯛꯑꯣ ꯎꯝ ꯎꯝ ꯎꯝ ꯍꯣꯏ ꯑꯗꯨꯝ ꯑꯩꯅ ꯑꯗꯨꯗꯗꯤ ꯑꯗꯨꯝ ꯌꯦꯡꯕꯤꯕ ꯌꯥꯏꯗ ꯑꯥ ꯍꯣꯏ ꯍꯣꯏ ꯍꯣꯏ ꯑꯗꯨꯝ ꯌꯥꯏꯗ ꯑꯗꯨꯝ ꯅꯪꯅ ꯂꯩꯅꯤꯡꯕ ꯑꯥ ꯍꯣꯏ ꯖꯒꯥꯗꯤ ꯌꯥꯝ ꯏꯪꯒꯗꯧꯕꯅꯤꯅ ꯑꯗꯨꯝ ꯐꯨꯔꯤꯠꯀꯨꯝꯕꯁꯨ ꯑꯗꯨꯝ ꯅꯪꯅ ꯑꯗꯨꯝ ꯈꯜꯂꯒꯀꯣ ꯑꯗꯨꯝ ꯄꯣꯔꯣꯛꯑꯣ ꯑꯥ ꯍꯣꯏ ꯅꯣꯡꯒꯨꯝꯕꯁꯨ ꯌꯥꯝ ꯆꯨꯏꯌꯦꯅꯦ ꯑꯗꯨꯗꯗꯤ ꯏꯪꯁꯨ ꯏꯪꯕꯀꯣ ꯑꯥ ꯎꯝ ꯍꯣꯏ ꯍꯣꯏ ꯌꯥꯏꯗ ꯅꯪ ꯂꯥꯛꯄ ꯃꯇꯝꯗ ꯑꯗꯨꯝ ꯀꯣꯜ ꯇꯧꯔꯛꯑꯣ ꯑꯥ ꯑꯥ ꯑꯥ ꯍꯣꯏ ꯍꯣꯏ ꯑꯗꯨꯗꯤ